ꯑꯩꯅ ꯀꯜꯄꯅꯥ ꯆꯧꯂꯥ ꯁꯨꯅꯤꯇꯥ ꯋꯤꯜꯂꯤꯌꯝ ꯔꯥꯀꯦꯁ ꯁꯔꯃꯒꯤ ꯃꯇꯥꯡꯗ ꯑꯩꯅ ꯍꯥꯏꯅꯤꯡꯕꯗꯤ ꯃꯈꯣꯏꯒꯤ ꯊꯧꯅꯥꯕꯨ ꯑꯩꯅ ꯍꯟꯕ ꯂꯩꯇꯅ ꯊꯥꯒꯠꯅꯤꯡꯉꯤ ꯃꯔꯝꯗꯤ ꯃꯈꯣꯏꯅ ꯚꯥꯔꯠꯄꯨ ꯆꯥꯎꯊꯣꯛꯆꯕ ꯄꯣꯛꯍꯜꯂꯤ ꯃꯔꯝꯗꯤ ꯃꯈꯣꯏꯅ ꯏꯁꯄꯦꯁꯇ ꯆꯠꯇꯨꯅ ꯊꯤꯖꯤꯜꯂꯨꯕꯅ ꯀꯥꯟꯅꯕ ꯀꯌꯥ ꯄꯤꯔꯤ ꯑꯩꯈꯣꯏꯗ ꯉꯁꯤ